ꯑꯩꯅ ꯂꯥꯏ ꯌꯦꯛꯄ ꯃꯇꯝꯗ ꯈ꯭ꯋꯥꯏꯗꯒꯤ ꯇꯦꯟꯕ ꯍꯥꯏꯔꯒꯗꯤ ꯑꯩꯈꯣꯏꯒꯤ ꯃꯤꯅꯤꯠ ꯇꯔꯦꯠꯇꯒꯤꯅ ꯇꯔꯥꯐꯥꯎꯕꯒꯤ ꯃꯅꯨꯡꯗ ꯂꯩꯕ ꯌꯦꯛꯄꯁꯦ ꯁꯤꯁꯤꯅ ꯑꯩꯒꯤ ꯑꯣꯏꯅ ꯈ꯭ꯋꯥꯏꯗꯒꯤ ꯇꯦꯟꯕ ꯑꯣꯏ ꯑꯗꯨꯒ ꯑꯁꯥꯡꯕꯗꯗꯤ ꯑꯩꯈꯣꯏꯒꯤ ꯍꯞꯇꯥꯗ ꯆꯪꯕ ꯅꯠꯇ꯭ꯔꯒꯅ ꯑꯩꯈꯣꯏꯒꯤ ꯊꯥ ꯑꯃꯐꯥꯎꯕ ꯆꯪꯕ ꯌꯥꯎꯏ